ꯁꯥꯟꯅ ꯈꯣꯠꯅꯕꯅ ꯁꯥꯟꯅ ꯈꯣꯠꯅꯕ ꯍꯥꯏꯕꯁꯤ ꯇꯤꯝ ꯋꯥꯛ ꯃꯤ ꯑꯃꯅ ꯑꯩꯈꯣꯏ ꯇꯤꯝ ꯋꯥꯛ ꯇꯤꯝ ꯇꯤꯝꯁꯤꯒꯤ ꯃꯤ ꯑꯃꯅ ꯍꯥꯏꯗꯤ ꯇꯤꯝ ꯑꯩꯈꯣꯏ ꯇꯤꯝꯁꯤ ꯄꯨꯂꯞꯀꯤ ꯑꯩ ꯈꯛꯅ ꯑꯩ ꯈꯛꯅ ꯁꯥꯟꯅꯔꯒ ꯌꯥꯔꯣꯏ ꯇꯤꯝ ꯐꯨꯠꯕꯣꯜ ꯁꯥꯟꯅꯕꯗ ꯑꯣꯏꯒꯦꯔ ꯕꯥꯁꯀꯦꯠ ꯕꯣꯜ ꯁꯥꯟꯅꯕꯗ ꯑꯣꯏꯒꯦꯔ ꯑꯩ ꯈꯛꯅ ꯁꯥꯟꯅꯔꯒꯗꯤ ꯌꯥꯔꯣꯏꯕ ꯍꯥꯏꯗꯤ ꯑꯩꯒ ꯑꯩꯈꯣꯏ ꯇꯤꯝꯃꯦꯠꯇꯨ ꯐꯖꯕ ꯑꯃ ꯆꯪꯉꯦꯕ ꯇꯤꯝꯃꯦꯠꯇꯨ ꯇꯤꯝꯃꯦꯠꯇꯨ ꯐꯖꯗ꯭ꯔꯒ ꯏꯕꯥꯟꯅꯤꯇꯪ ꯃꯤ ꯑꯍꯨꯝꯗꯪ ꯐꯖꯔꯒ ꯃꯤ ꯇꯔꯥꯅꯤꯊꯣꯏ ꯁꯥꯟꯅꯕꯗ ꯏꯕꯥꯟꯅꯤꯗꯪ ꯃꯤ ꯑꯍꯨꯝ ꯈꯛ ꯐꯖꯔꯒ ꯑꯗꯨꯗꯤ ꯌꯥꯔꯣꯏꯕ ꯑꯗꯨꯃꯥꯏꯅ ꯁꯥꯟꯅꯕꯗꯤ ꯌꯥꯔꯣꯏ ꯑꯗꯨꯅ ꯑꯩꯈꯣꯏꯒꯤ ꯇꯤꯝ ꯋꯥꯛ ꯄꯨꯂꯞ ꯍꯥꯏꯗꯤ ꯑꯅꯝꯕꯅ ꯇꯤꯝ ꯁꯥꯟꯅꯔꯤꯕꯁꯤ ꯄꯨꯂꯞ ꯐꯃꯤꯟꯅꯕ ꯑꯃ ꯆꯪꯉꯦ ꯑꯗꯨꯒ ꯁꯥꯟꯅꯕ ꯃꯇꯝꯗꯁꯨ ꯐꯖꯅ ꯀꯩꯅꯣ ꯇꯧꯃꯤꯟꯅꯕ ꯑꯃ ꯅꯤꯌꯣꯝ ꯆꯥꯅ ꯐꯣꯝ ꯇꯥꯅ ꯁꯥꯟꯅꯕ ꯑꯃ ꯕꯥꯁꯀꯦꯠ ꯕꯣꯜ ꯁꯥꯟꯅꯕꯗ ꯑꯣꯏꯔꯣ ꯕꯣꯂꯤꯕꯣꯜ ꯁꯥꯟꯅꯕꯗ ꯑꯣꯏꯔꯣ ꯑꯗꯒꯤ ꯐꯨꯠꯕꯣꯜ ꯁꯥꯟꯅꯕꯗ ꯑꯣꯏꯔꯣ ꯑꯗꯒꯤ ꯐꯨꯠꯕꯣꯜꯗꯁꯨ ꯀꯩꯅꯣꯈꯛ ꯃꯦꯁꯤꯈꯛꯅ ꯇꯧꯔꯒ ꯌꯥꯔꯣꯏꯕ ꯑꯗꯩ ꯇꯤꯝꯃꯤꯠꯇꯨ ꯐꯃꯤꯟꯅꯕ ꯑꯃ ꯆꯪꯉꯦꯕ ꯑꯗꯒꯤ ꯕꯣꯂꯤꯕꯣꯟꯗꯁꯨ ꯃꯥꯈꯛ ꯃꯤ ꯑꯃꯇꯪꯅ ꯈꯨꯠꯇꯨ ꯈꯔ ꯀꯩꯅꯣ ꯇꯧꯔꯒ ꯃꯍꯥꯛꯅ ꯁꯥꯟꯅꯔꯒ ꯌꯥꯔꯣꯏ ꯕꯥꯁꯀꯦꯠꯕꯣꯟꯗꯁꯨ ꯑꯃꯇꯪꯅ ꯀꯩꯅꯣ ꯇꯧꯔꯒ ꯁꯥꯟꯅꯕꯗꯨꯗꯤ ꯑꯗꯨꯗꯤ ꯌꯥꯔꯣꯏ ꯇꯤꯝꯃꯦꯠꯇꯨ ꯑꯃ ꯄꯨꯔꯥ ꯐꯪꯃꯤꯟꯅꯔꯒ ꯄꯨꯂꯞ ꯐꯃꯤꯟꯅꯔꯒ ꯐꯣꯝ ꯇꯥꯅ ꯁꯥꯟꯅꯔꯕ ꯃꯇꯨꯡꯗ ꯃꯥꯏ ꯄꯥꯛꯄꯗꯨ ꯑꯣꯏꯒꯗꯣꯏꯅꯦꯕ ꯁꯥꯟꯅꯕ ꯈꯣꯠꯅꯕꯅ ꯍꯛꯆꯥꯡꯗꯁꯨ ꯍꯥꯏꯗꯤ ꯏꯁꯄꯣꯔꯠ ꯁꯥꯟꯅꯕ ꯍꯥꯏꯕꯁꯤ ꯍꯛꯆꯥꯡꯗꯁꯨ ꯂꯥꯏꯅꯥ ꯇꯤꯟꯅꯥ ꯍꯥꯏꯗꯤ ꯏꯁꯄꯣꯔꯠ ꯁꯥꯟꯅꯕꯅ ꯑꯩꯒꯤ ꯍꯛꯆꯥꯡꯗꯁꯨ ꯀꯥꯟꯅꯕ ꯄꯤ ꯍꯥꯏꯗꯤ ꯍꯛꯆꯥꯡ ꯐꯍꯜꯂꯤ ꯂꯥꯏꯅꯥ ꯇꯤꯟꯅꯥ ꯆꯪꯍꯟꯗꯦ ꯑꯃ ꯑꯃ ꯑꯗꯨꯝ ꯈꯔ ꯀꯩꯅꯣ ꯇꯧꯍꯜꯂꯤ ꯏꯁꯄꯣꯔꯠ ꯃꯁꯥꯟꯅꯁꯤꯗ ꯑꯗꯨꯝ ꯏꯁꯄꯣꯔꯠ ꯁꯥꯟꯅꯕ ꯍꯥꯏꯁꯤ ꯈ꯭ꯋꯥꯏꯗꯒꯤ ꯐꯕ ꯃꯁꯥꯟꯅ ꯑꯃꯅꯤ